ꯑꯩꯒꯤ ꯈꯨꯡꯒꯪꯗ ꯗꯥꯏꯕꯤꯇꯤꯁ ꯅꯥꯔꯕꯁꯤꯡꯕꯨ ꯃꯁꯥꯒꯤ ꯃꯌꯨꯝꯗ ꯂꯩꯗꯨꯅ ꯂꯥꯌꯦꯡꯕꯒꯤ ꯄꯊꯥꯞ ꯑꯃ ꯇꯧꯔꯤ ꯃꯗꯨꯗꯤ ꯁꯨꯒꯔꯒꯤ ꯆꯥꯡ ꯋꯥꯡꯅ ꯌꯥꯎꯗꯕ ꯄꯣꯠꯂꯝꯁꯤꯡ ꯆꯥꯕ ꯑꯃꯗꯤ ꯑꯦꯛꯁꯔꯁꯥꯏꯁ ꯇꯧꯕ ꯑꯁꯤꯁꯨ ꯃꯈꯜ ꯑꯃꯅꯤ ꯊꯥꯎꯒꯤ ꯆꯥꯡ ꯍꯦꯟꯅ ꯌꯥꯎꯕ ꯄꯣꯠꯂꯝꯁꯤꯡ ꯆꯥꯕꯤꯗꯕ ꯑꯁꯤꯁꯨ ꯃꯔꯨ ꯑꯣꯏꯕ ꯃꯔꯝ ꯑꯃꯅꯤ